ꯑꯩꯍꯥꯛꯀꯤ ꯄꯥꯕꯨꯡꯗꯤ ꯒ꯭ꯔꯦꯖꯨꯋꯦꯁꯟ ꯂꯣꯏꯖꯔꯦ ꯏꯃꯥꯅ ꯇꯨꯌꯦꯜꯞ ꯄꯥꯁꯅꯤ ꯑꯩꯈꯣꯏꯒꯤ ꯑꯕꯣꯛꯅ ꯇꯦꯟ ꯄꯥꯁꯅꯤ ꯑꯩꯈꯣꯏꯒꯤ ꯄꯨꯄꯨꯅ ꯒ꯭ꯔꯦꯖꯨꯋꯦꯁꯟ ꯄꯥꯁꯅꯤ ꯃꯈꯣꯏꯅ ꯅꯍꯥ ꯑꯣꯏꯔꯤꯉꯩꯗ ꯃꯍꯩ ꯃꯁꯤꯡ ꯈꯨꯗꯣꯡꯆꯥꯕꯁꯤꯡ ꯐꯪꯈꯤ ꯁꯝꯅ ꯍꯥꯏꯔꯕꯗ ꯃꯈꯣꯏꯒꯤ ꯃꯇꯝꯗꯗꯤ ꯑꯣꯖꯥ ꯑꯣꯖꯥꯗ ꯆꯠꯇꯨꯅ ꯑꯣꯖꯥꯒ ꯄꯨꯟꯅ ꯑꯃꯃꯝꯇ ꯑꯣꯏꯅ ꯋꯥꯔꯤ ꯁꯥꯕꯒꯤ ꯈꯨꯗꯣꯡꯆꯥꯕ ꯑꯗꯨ ꯃꯈꯣꯏꯒꯤ ꯃꯇꯝꯗꯗꯤ ꯐꯪꯉꯤ ꯑꯩꯈꯣꯏꯒꯤ ꯍꯧꯖꯤꯛꯀꯤ ꯃꯇꯝꯗꯗꯤ ꯆꯥꯎꯈꯠꯂꯛꯄ ꯃꯇꯨꯡꯏꯟꯅ ꯁꯥꯇ꯭ꯔ ꯃꯍꯩ ꯃꯁꯤꯡ ꯍꯦꯟꯅ ꯌꯥꯝꯈꯠꯂꯛꯄꯒꯤ ꯃꯇꯨꯡꯏꯟꯅ ꯑꯣꯖꯥꯁꯤꯡ ꯆꯠꯄꯗ ꯑꯃꯃꯝꯇ ꯑꯣꯏꯅ ꯇꯥꯛꯄꯩ ꯈꯨꯗꯣꯡꯆꯥꯕ ꯐꯪꯉꯛꯇꯕ ꯑꯃꯁꯨꯡ ꯃꯁꯥ ꯃꯁꯥꯒꯤ ꯏꯟꯁꯇꯤꯇ꯭ꯌꯨꯁꯟ ꯂꯤꯡꯈꯠꯇꯨꯅ ꯀꯣꯆꯤꯡ ꯁꯦꯟꯇꯔ ꯂꯤꯡꯈꯠꯇꯨꯅ ꯃꯌꯥꯝ ꯄꯨꯟꯅ ꯈꯨꯗꯣꯡ ꯃꯌꯥꯝ ꯄꯨꯟꯅ ꯇꯥꯛꯃꯤꯟꯅꯕ ꯇꯥꯃꯤꯟꯅꯕ ꯑꯗꯨꯝꯕ ꯈꯇꯪ ꯉꯥꯏꯔꯦ ꯍꯥꯟꯅꯒꯤ ꯃꯇꯝꯗꯗꯤ ꯑꯣꯖꯥꯒꯤ ꯃꯅꯥꯛꯇ ꯆꯠꯇꯨꯅ ꯑꯣꯖꯥꯗ ꯑꯃꯃꯝꯇ ꯑꯣꯏꯅ ꯏꯁꯥꯅ ꯈꯪꯗꯕꯁꯤꯡ ꯍꯪꯗꯨꯅ ꯃꯈꯣꯏꯒꯤ ꯃꯇꯝꯗꯗꯤ ꯍꯦꯟꯅ ꯈꯨꯗꯣꯡꯆꯥꯕ ꯐꯪꯉꯤ ꯑꯩꯈꯣꯏꯒꯤ ꯍꯧꯖꯤꯛꯀꯤ ꯃꯇꯝꯗꯗꯤ ꯈꯨꯗꯣꯡꯆꯥꯕꯁꯤꯡ ꯑꯗꯨ ꯏꯋꯥꯠ ꯋꯥꯠꯄꯒꯨꯝ ꯎꯕꯒꯨꯝ ꯇꯧꯋꯤ